ꯑꯩ ꯏꯁꯥ ꯇ꯭ꯔꯦꯚꯦꯜꯂꯔ ꯑꯃ ꯑꯣꯏꯅ ꯑꯩꯒꯤ ꯑꯣꯄꯤꯅꯤꯌꯟ ꯍꯥꯏꯖꯕ ꯇꯥꯔꯒꯗꯤ ꯇ꯭ꯔꯦꯚꯦꯜꯂꯔꯁꯤꯡꯅ ꯑꯌꯥꯝꯕ ꯃꯇꯝꯗ ꯑꯩꯈꯣꯏꯒꯤ ꯃꯁꯛ ꯈꯪꯗꯕ ꯂꯝꯁꯤꯡꯗ ꯆꯠꯄ ꯃꯇꯝꯗ ꯂꯣꯟꯒꯤ ꯄ꯭ꯔꯣꯕ꯭ꯂꯦꯝ ꯑꯃꯗꯤ ꯑꯩꯈꯣꯏꯒꯤ ꯔꯦꯁ ꯔꯨꯝ ꯒ꯭ꯌꯥꯁ ꯏꯁꯇꯣꯞ ꯑꯗꯒꯤ ꯐꯨꯠ ꯏꯁꯇꯣꯛ ꯑꯁꯤꯅꯆꯤꯡꯕ ꯇꯉꯥꯏꯐꯗꯕ ꯁꯔꯚꯤꯁꯁꯤꯡ ꯁꯤꯡꯒꯤ ꯂꯤꯃꯤꯇꯦꯠ ꯑꯦꯛꯁꯦꯁ ꯂꯩꯕ ꯑꯁꯤꯒꯨꯝꯂꯕ ꯂꯣꯖꯤꯁꯇꯤꯀꯦꯜꯒꯤ ꯑꯊꯤꯡꯕꯁꯤꯡ ꯑꯁꯤꯅ ꯂꯩꯕꯅ ꯂꯩꯕ ꯀꯌꯥ ꯑꯩ ꯊꯦꯡꯅꯖꯩ ꯑꯗꯨꯒ ꯍꯥꯏꯔꯤꯕ ꯋꯥꯐꯝꯁꯤꯡ ꯑꯁꯤ ꯃꯐꯝ ꯑꯗꯨꯒꯤ ꯏꯟꯐ꯭ꯔꯥꯏꯁꯇ꯭ꯔꯛꯆꯔ ꯑꯃꯁꯨꯡ ꯀꯜꯆꯔ ꯅꯣꯔꯝꯁꯁꯤꯡꯒꯤ ꯃꯇꯨꯡꯏꯟꯅ ꯌꯥꯝꯅ ꯈꯦꯠꯅꯕꯗꯤ ꯌꯥꯏ ꯑꯗꯨꯕꯨ ꯔꯤꯁꯔꯁꯀꯤ ꯈꯨꯠꯊꯥꯡꯗ ꯁꯦꯝꯁꯥꯕ ꯆꯥꯅ ꯊꯛꯅꯕ ꯑꯃꯁꯨꯡ ꯏꯁꯤꯡꯒꯨꯝꯕ ꯇꯉꯥꯏꯐꯗꯕ ꯄꯣꯠꯂꯝꯁꯤꯡ ꯑꯁꯤꯗꯤ ꯄꯦꯛ ꯇꯧꯔꯒ ꯄꯨꯕ ꯑꯁꯤꯅ ꯁꯤꯡꯅꯕ ꯈꯔꯗꯒꯤꯗꯤ ꯍꯟꯊꯍꯟꯕ ꯉꯝꯒꯅꯤ ꯍꯥꯏꯅ ꯈꯟꯖꯩ ꯑꯗꯨꯒ ꯂꯝꯀꯣꯏꯕꯁꯤꯡꯅ ꯑꯁꯤꯒꯨꯝꯕ ꯑꯩꯈꯣꯏꯒꯤ ꯈꯨꯗꯣꯡꯊꯤꯕ ꯀꯌꯥꯗꯒꯤ ꯀꯟꯖꯅꯕꯒꯤꯗꯃꯛ ꯑꯩꯈꯣꯏꯒꯤ ꯁꯣꯁꯦꯜ ꯃꯦꯗꯤꯌꯥꯗ ꯁꯤꯌꯔ ꯇꯧꯕ ꯑꯁꯤꯁꯨ ꯇꯉꯥꯏꯐꯗꯅꯃꯛ ꯌꯥꯝꯅ ꯀꯥꯟꯅꯒꯅꯤ ꯍꯥꯏꯅ ꯂꯧꯖꯩ ꯑꯗꯨꯒ ꯃꯁꯤꯅ ꯍꯦꯟꯅ ꯅꯨꯡꯉꯥꯏꯕ ꯑꯃꯁꯨꯡ ꯏꯁꯇ꯭ꯔꯦꯁꯇꯒꯤꯁꯨ ꯐ꯭ꯔꯤ ꯑꯣꯏꯍꯟꯕ ꯈꯣꯡꯆꯠ ꯑꯃ ꯑꯣꯏꯒꯅꯤ ꯍꯥꯏꯅꯁꯨ ꯑꯩꯅ ꯊꯥꯖꯩ